ꯇꯥꯡ ꯑꯃ ꯊꯥ ꯑꯃ ꯂꯤꯁꯤꯡ ꯑꯅꯤ ꯀꯨꯟꯃꯔꯤ ꯇꯥꯡ ꯀꯨꯟ ꯇꯔꯨꯛ ꯊꯥ ꯑꯃ ꯂꯤꯁꯤꯡ ꯑꯅꯤ ꯀꯨꯟ ꯃꯔꯤ ꯇꯥꯡ ꯀꯨꯟꯃꯔꯤ ꯊꯥ ꯃꯔꯤ ꯂꯤꯁꯤꯡ ꯑꯅꯤ ꯀꯨꯟ ꯃꯔꯤ ꯇꯥꯡ ꯇꯔꯥ ꯃꯉꯥ ꯊꯥ ꯊꯥ ꯅꯤꯄꯥꯜ ꯂꯤꯁꯤꯡ ꯑꯅꯤ ꯀꯨꯟ ꯃꯔꯤ ꯇꯥꯡ ꯇꯔꯥ ꯍꯨꯝꯗꯣꯏ

ꯊꯥ ꯅꯤꯄꯥꯜ ꯂꯤꯁꯤꯡ ꯑꯅꯤ ꯀꯨꯟ ꯃꯔꯤ